ꯍꯜꯂꯣ ꯃꯥꯅꯤ ꯃꯥꯅꯤ ꯑꯧ ꯀꯩꯀꯩ ꯄꯣꯠꯅꯣ

ꯑꯗꯨꯗꯤ ꯏꯔꯥꯡꯖꯦ ꯈꯔ ꯂꯩꯕꯅꯤꯅ ꯑꯩꯅ ꯍꯥꯏꯕ ꯉꯝꯗ꯭ꯔꯦ ꯑꯗꯨꯗꯤ ꯏꯔꯥꯡꯖꯦ ꯂꯩꯔꯤꯒꯩꯗꯤ ꯂꯩꯕ ꯇꯥꯔꯒꯗꯤ ꯗꯨꯀꯥꯟꯖꯨ ꯀꯩꯅꯣ ꯇꯧꯗꯦ ꯊꯣꯡ ꯍꯥꯡꯗꯦ ꯑꯗꯨ ꯏꯔꯥꯡꯖꯦ ꯅꯦꯝꯗꯔꯀꯥꯟꯗ ꯑꯩꯅ ꯌꯥꯔꯦꯀꯥꯟꯗꯨꯗ ꯃꯌꯥꯝꯒꯤ ꯏꯔꯥꯡꯖꯦ ꯅꯦꯝꯗꯔꯀꯥꯟꯗꯗꯨꯝ ꯂꯥꯛꯄ ꯌꯥꯅꯤ ꯃꯃꯟꯗꯤ ꯑꯥ ꯃꯃꯟꯗꯤ ꯍꯥꯏꯕ ꯉꯝꯗ꯭ꯔꯦ ꯀꯔꯤꯒꯤꯅꯣꯗ ꯏꯔꯥꯡꯖꯦ ꯂꯩꯕꯅꯤꯅ ꯃꯃꯟꯒꯤꯗꯤ ꯌꯥꯝꯅ ꯀꯩꯅꯣꯗ ꯌꯥꯝ ꯋꯥꯡꯅ ꯁꯥꯅꯔꯦ ꯂꯧꯕꯗ ꯆꯠꯄꯗ ꯃꯇꯝꯗꯣ ꯀꯩꯅꯣ ꯇꯧꯗꯃꯤꯅ ꯄꯣꯠꯇꯣ ꯏꯐꯪ ꯐꯪꯅꯗꯃꯤꯅ

ꯍꯣꯏ ꯍꯣꯏ ꯍꯣꯏ ꯍꯣꯏ ꯂꯥꯛꯑꯣ ꯂꯥꯛꯑꯣ ꯌꯥꯅꯤ ꯐꯪꯒꯅꯤ ꯐꯪꯒꯅꯤ